ꯑꯩꯒꯤ ꯈ꯭ꯋꯥꯏꯗꯒꯤ ꯆꯥꯎꯅ ꯃꯥꯏ ꯄꯥꯛꯄ ꯍꯥꯏꯕꯗꯤ ꯑꯩꯅ ꯊꯥꯔꯨꯕ ꯑꯦꯛꯖꯥꯝ ꯈꯨꯗꯤꯡꯃꯛꯇ ꯃꯥꯏ ꯂꯣꯏꯅ ꯄꯥꯛꯂꯛꯏ ꯃꯤꯌꯥꯝꯗꯒꯤ ꯍꯦꯟꯗꯣꯛ ꯊꯣꯏꯗꯣꯛꯄ ꯉꯝꯃꯤ ꯑꯃꯁꯨꯡ ꯃꯤꯌꯥꯝꯅ ꯑꯩꯕꯨ ꯌꯥꯝꯅ ꯊꯥꯒꯠꯅꯩ ꯃꯔꯝꯗꯤ ꯑꯩꯅ ꯇꯧꯔꯨ ꯇꯧꯔꯨꯕ ꯊꯕꯛ ꯈꯨꯗꯤꯡꯃꯛꯇ ꯃꯥꯏ ꯄꯥꯛꯄꯇ ꯑꯣꯏꯕꯒꯤ ꯗꯃꯛꯅꯤ ꯑꯩꯅ ꯑꯩꯅ ꯑꯁꯨꯛꯀꯤ ꯃꯇꯤꯛ ꯅꯨꯡꯉꯥꯏꯕ ꯐꯥꯎꯖꯩ ꯑꯩꯅ ꯃꯤꯌꯥꯝꯗꯒꯤ ꯆꯥꯎꯊꯣꯛꯆꯕ ꯂꯩ ꯃꯔꯝꯗꯤ ꯑꯩꯒꯤ ꯏꯃꯥ ꯏꯄꯥꯅ ꯑꯩꯉꯣꯟꯗ ꯑꯗꯨꯛꯀꯤ ꯃꯇꯤꯛ ꯍꯦꯜꯄ ꯄꯤ ꯃꯇꯦꯡ ꯄꯥꯡꯉꯤ ꯑꯃꯁꯨꯡ ꯂꯩꯀꯥꯏꯒꯤ ꯑꯍꯜ ꯂꯃꯟꯁꯤꯡꯅꯁꯨ ꯑꯩꯉꯣꯟꯗ ꯃꯇꯦꯡ ꯄꯥꯡꯉꯤ ꯃꯔꯝ ꯑꯁꯤꯅ ꯑꯩꯅ ꯆꯥꯎꯊꯣꯛꯆꯩ ꯃꯈꯣꯏ ꯂꯩꯕꯅ ꯑꯩꯅ ꯇꯧꯅꯤꯡꯕ ꯊꯕꯛ ꯇꯧꯕꯁꯨ ꯉꯝꯃꯤ